ꯑꯩꯒꯤ ꯃꯣꯠꯇꯗꯤ ꯑꯉꯥꯡꯁꯤꯡꯅ ꯁ꯭ꯀꯨꯜ ꯂꯣꯏꯔꯒ ꯁꯥꯟꯅꯕ ꯆꯠꯄꯁꯤ ꯌꯥꯝ ꯐꯕꯅꯤ ꯀꯔꯤꯒꯤꯔ ꯍꯥꯏꯔꯗꯤ ꯃꯣꯏꯒꯤ ꯃꯥꯏꯟ ꯔꯤꯐ꯭ꯔꯦꯁ ꯑꯣꯏꯅꯕ ꯃꯣꯏ ꯁ꯭ꯀꯨꯜꯗ ꯃꯇꯝ ꯄꯨꯡ ꯃꯉꯥ ꯇꯔꯨꯛ ꯏꯁꯄꯦꯟ ꯇꯧꯗꯅ ꯃꯣꯏꯁꯨ ꯕꯣꯔꯤꯡ ꯌꯥꯝ ꯆꯨꯒꯅꯤꯕ ꯑꯗꯨꯒꯤ ꯃꯣꯏ ꯍꯣꯏ ꯃꯣꯏ ꯍꯧꯖꯤꯛꯀꯥꯟꯒꯤ ꯑꯉꯥꯡꯁꯤꯡꯗꯤ ꯍꯦꯛ ꯁ꯭ꯀꯨꯜ ꯂꯣꯏꯔꯒ ꯁꯥꯟꯅꯕ ꯆꯔꯥ ꯋꯥꯟꯕ ꯇꯣꯛꯂꯒ ꯁꯥꯟꯅꯕ ꯆꯠꯇꯣꯏꯅꯦ ꯑꯗꯨ ꯁꯥꯟꯅꯕ ꯆꯠꯄꯁꯤꯁꯨ ꯃꯇꯝ ꯈꯔ ꯃꯇꯝ ꯈꯔ ꯉꯥꯏꯒꯅꯤ ꯃꯇꯝ ꯅꯥꯏꯒꯅꯤ ꯑꯗꯨꯗ ꯍꯜꯂꯛꯀꯅꯤ ꯃꯃꯥ ꯃꯄꯥꯁꯤꯡꯅ ꯃꯇꯝ ꯅꯥꯏꯅ ꯊꯝꯕꯤꯌꯨ ꯑꯗꯨꯒ ꯁꯥꯟꯅꯕꯁꯤ ꯃꯈꯜ ꯃꯈꯜ ꯁꯥꯟꯅꯕ ꯌꯥꯏ ꯃꯣꯏ ꯃꯃꯥꯟꯅꯕꯤꯁꯤꯡꯒ ꯃꯃꯥꯟꯅꯕꯁꯤꯡꯒ ꯍꯔꯥꯎ ꯍꯔꯥꯎꯅ ꯁꯥꯟꯅꯕ ꯌꯥꯏ ꯑꯗꯨ ꯑꯩꯒꯤ ꯑꯣꯏꯅꯗꯤ ꯌꯥꯝ ꯐꯩꯌꯦ ꯁꯥꯟꯅꯃꯜꯂꯁꯨ ꯍꯣꯏ ꯀꯩꯁꯨ ꯀꯥꯏꯗꯦ ꯃꯣꯏꯒꯤ ꯑꯄꯥꯝꯕ ꯇꯧꯅꯤ ꯑꯗꯣ ꯃꯐꯝꯗꯣ ꯑꯩꯈꯣꯏꯒꯤ ꯑꯄꯥꯝꯕꯁꯨ ꯇꯧꯅꯤ ꯑꯗꯨꯒꯤ